ꯃꯤꯌꯥꯝꯒꯤ ꯄꯨꯟꯁꯤꯗ ꯁꯥꯟꯅ ꯈꯣꯠꯅꯕ ꯍꯥꯏꯕꯁꯤꯅ ꯌꯥꯝꯅ ꯍꯛꯆꯥꯡ ꯐꯥꯕ ꯄꯨꯟꯁꯤ ꯅꯨꯡꯁꯤ ꯅꯨꯡꯁꯥꯡꯅ ꯍꯤꯡꯕ ꯅꯨꯡꯉꯥꯏ ꯌꯥꯏꯐꯅ ꯄꯥꯟꯕ ꯑꯅꯥ ꯑꯌꯦꯛ ꯇꯤꯟꯖꯦꯡ ꯀꯥꯏꯖꯪꯗꯕ ꯍꯥꯏꯕꯗꯨ ꯑꯣꯏꯍꯜꯂꯤ ꯑꯣꯏꯍꯜꯂꯕꯅꯤꯅ ꯑꯩꯈꯣꯏ ꯍꯛꯆꯥꯡ ꯐꯅ ꯑꯦꯛꯇꯤꯞ ꯄꯔꯁꯟ ꯑꯃ ꯑꯣꯏꯅ ꯂꯩꯕ ꯉꯝꯏ ꯁꯥꯟꯅ ꯈꯣꯠꯅꯕ ꯍꯥꯏꯕꯁꯤ ꯑꯩꯈꯣꯏꯒꯤ ꯌꯥꯝꯅ ꯊꯛꯁꯤ ꯈꯥꯁꯤ ꯗꯤꯁꯤꯄ꯭ꯂꯤꯟ ꯍꯥꯏꯕꯅ ꯆꯤꯡꯕ ꯌꯥꯝꯅ ꯂꯥꯏ ꯃꯔꯝꯗꯤ ꯑꯃꯒ ꯑꯃꯒ ꯇꯤꯟꯅꯔꯨꯔꯕꯅꯤ ꯃꯄꯥꯟ ꯊꯣꯛꯂꯛꯄ ꯍꯥꯏꯕꯁꯤꯗꯤ ꯃꯤ ꯑꯃꯗ ꯀꯔꯝꯕ ꯔꯦꯁꯄꯦꯛ ꯊꯝꯒꯗꯒꯦ ꯑꯉꯥꯡꯗꯅ ꯀꯔꯝꯕ ꯋꯥꯍꯩ ꯁꯤꯖꯤꯟꯅꯒꯗꯒꯦ ꯑꯍꯟꯗꯅ ꯀꯔꯝꯕ ꯋꯥꯉꯥꯡ ꯁꯥꯉꯥꯡ ꯉꯥꯡꯒꯗꯒꯦ ꯍꯥꯏꯕꯅ ꯆꯤꯡꯕ ꯃꯄꯥꯟꯗ ꯊꯣꯛꯂꯛꯂꯕꯅꯤꯅ ꯌꯥꯝꯅ ꯅꯤꯌꯣꯝ ꯅꯤꯇꯤꯁꯨ ꯈꯪꯏ ꯑꯃꯅ ꯑꯃꯗ ꯍꯥꯏꯒꯗꯕ ꯋꯥꯉꯥꯡ ꯁꯥꯉꯥꯡ ꯔꯦꯁꯄꯦꯛ ꯌꯥꯝꯅ ꯂꯩ ꯏꯁꯥꯗ ꯍꯥꯏꯔꯦ ꯅꯨꯡꯉꯥꯏꯖꯔꯦ ꯈꯪꯅꯗꯕ ꯂꯝ ꯑꯃꯗꯒꯤ ꯑꯃꯗꯒꯤ ꯑꯃꯗ ꯆꯠꯅꯔꯤꯕ ꯊꯦꯡꯅꯔꯨꯕ ꯄꯨꯜꯂꯨꯕ ꯑꯗꯨꯅ ꯁꯛꯁꯨ ꯈꯪꯅꯔꯦ ꯃꯃꯤꯡ ꯃꯊꯥꯁꯨ ꯈꯪꯅꯔꯦ ꯂꯝꯁꯨ ꯀꯣꯏꯕꯁꯨ ꯐꯪꯉꯦ ꯈꯪꯗꯕ ꯃꯐꯝ ꯀꯌꯥ ꯑꯃꯁꯨ ꯈꯪꯉꯦ ꯀꯗꯥꯏꯗ ꯀꯔꯤ ꯀꯝꯗꯧꯔꯤꯒꯦ ꯀꯗꯥꯏꯗ ꯀꯔꯤ ꯊꯣꯛꯏ ꯀꯗꯥꯏꯗꯅ ꯀꯅꯥ ꯀꯔꯝꯕ ꯑꯐꯕ ꯂꯩ ꯍꯥꯏꯕꯅ ꯆꯤꯡꯕꯁꯨ ꯑꯗꯨꯝꯃꯛ ꯃꯄꯥꯟꯗ ꯊꯣꯛꯂꯕꯅꯤꯅ ꯈꯪꯕ ꯉꯝꯏ ꯑꯅꯥ ꯑꯌꯦꯛ ꯀꯌꯥꯗꯒꯤꯁꯨ ꯄ꯭ꯔꯣꯇꯦꯛꯁꯟ ꯇꯧꯔꯦ ꯑꯗꯨꯗ ꯅꯠꯇꯦ ꯑꯩꯈꯣꯏꯅ ꯁꯥꯟꯅ ꯈꯣꯠꯅꯕ ꯐꯨꯠꯕꯣꯜꯇꯕꯨ ꯁꯥꯟꯅꯔꯒꯁꯨ ꯃꯤꯅ ꯌꯥꯝꯅ ꯅꯨꯡꯁꯤ ꯈꯪꯅꯗꯕ ꯃꯌꯥꯝ ꯑꯃꯁꯨ ꯈꯪꯅꯔꯦ ꯁꯥꯟꯅ ꯈꯣꯠꯅꯕꯅꯤꯅ ꯗꯤꯁꯤꯄ꯭ꯂꯤꯟꯁꯨ ꯂꯩꯔꯦ ꯗ꯭ꯔꯒꯇꯒꯤꯁꯨ ꯂꯥꯞꯊꯣꯛꯅꯔꯦ ꯑꯩ ꯆꯥꯗ꯭ꯔꯕꯅꯤꯅ ꯑꯃꯁꯨ ꯆꯥꯔꯝꯂꯔꯣꯏ ꯗ꯭ꯔꯒꯇꯒꯤꯁꯨ ꯁꯤꯖꯤꯟꯅꯗ꯭ꯔꯦ ꯃꯁꯥ ꯐꯕ ꯍꯥꯏꯕꯗꯨꯁꯨ ꯑꯣꯏꯔꯦ ꯑꯗꯨꯒ ꯃꯤꯡꯆꯠ ꯎꯔꯣꯡꯁꯨ ꯈꯤꯜꯂꯛꯏ ꯃꯤꯡꯆꯠ ꯎꯔꯣꯡꯗꯨ ꯈꯤꯟꯕꯗ ꯅꯠꯇꯅ ꯍꯥꯏꯕꯗꯤ ꯋꯤꯅꯔ ꯀꯟꯅ ꯍꯣꯠꯅꯔꯕꯗꯤ ꯋꯤꯅꯔ ꯋꯤꯅꯔꯒꯤ ꯄ꯭ꯔꯥꯏꯖꯁꯨ ꯐꯪꯉꯤ ꯋꯤꯅꯔꯒꯤ ꯄ꯭ꯔꯥꯏꯖ ꯐꯪꯂꯕ ꯁꯥꯟꯅ ꯈꯣꯠꯅꯕꯗ ꯋꯤꯅꯔꯒꯤ ꯄ꯭ꯔꯥꯏꯖ ꯐꯪꯂꯦꯀ ꯍꯥꯏꯗꯤ ꯑꯩꯒꯤ ꯐꯦꯝꯂꯤꯅ ꯃꯦꯝꯕꯔꯅꯁꯨ ꯑꯗꯨꯒ ꯑꯩꯈꯣꯏꯒꯤ ꯏꯁꯇꯦꯠꯇꯨꯒꯤ ꯑꯣꯏꯅꯁꯨ ꯑꯣꯜ ꯏꯟꯗꯤꯌꯥꯒꯤ ꯑꯣꯏꯅꯕꯨ ꯑꯣꯏꯔꯕꯁꯨ ꯃꯤꯡꯆꯠ ꯎꯔꯣꯡꯗꯤ ꯈꯤꯜꯂꯤ ꯏꯟꯗꯤꯌꯥꯁꯤ ꯏꯟꯗꯤꯌꯥ ꯃꯆꯥꯗ ꯑꯥꯎꯠꯁꯥꯏꯠ ꯁꯥꯟꯅꯔꯛꯑꯦ ꯈꯜꯂꯁꯤ ꯑꯥꯎꯠꯁꯥꯏꯠ ꯀꯟꯇꯔꯤꯗ ꯑꯗꯨꯗꯤ ꯀꯅꯥꯒꯤ ꯃꯆꯥꯅꯣ ꯍꯥꯏꯔꯛꯄꯗ ꯏꯟꯗꯤꯌꯥ ꯃꯆꯥꯅꯤ ꯍꯥꯏꯔꯒꯗꯤ ꯏꯟꯗꯤꯌꯥꯒꯤ ꯃꯤꯡꯆꯠ ꯎꯔꯣꯡ ꯈꯤꯜꯂꯤ ꯑꯗ ꯏꯟꯗꯤꯌꯥ ꯃꯅꯨꯡꯗ ꯁꯥꯟꯅꯔꯦ ꯍꯥꯏꯅ ꯈꯜꯂꯗꯤ ꯑꯩꯈꯣꯏ ꯈꯜꯂꯁꯦꯕꯀꯣ ꯑꯗꯨ ꯑꯣꯏꯔꯒꯗꯤ ꯏꯟꯗꯤꯌꯥ ꯏꯁ ꯀꯔꯥꯏꯒꯤ ꯃꯆꯥꯅꯣ ꯑꯁꯤꯕꯨ ꯍꯥꯏꯅ ꯍꯥꯏꯕꯗ ꯑꯦ ꯃꯅꯤꯄꯨꯔ ꯃꯆꯥꯅꯤ ꯃꯅꯤꯄꯨꯔ ꯃꯆꯥ ꯏꯁꯇꯦꯠꯇꯨꯒꯤꯁꯨ ꯏꯖꯠ ꯄꯨꯔꯛꯑꯦ ꯁꯥꯟꯅ ꯈꯣꯠꯅꯕꯁꯦ ꯊꯕꯛꯁꯨ ꯑꯗꯨꯝꯃꯛ ꯂꯥꯏꯅ ꯁꯔꯀꯥꯔꯅ ꯁꯦꯂꯦꯛ ꯇꯧꯕꯤ ꯋꯤꯗꯥꯎꯠ ꯑꯦꯅꯤ ꯄꯦ ꯑꯗꯨꯝꯕ ꯈꯜꯂꯤ ꯑꯗꯨꯅ ꯑꯩꯈꯣꯏꯅ ꯁꯥꯟꯅ ꯈꯣꯠꯅꯕꯁꯤ ꯌꯥꯝꯅ ꯐꯖꯅ ꯁꯥꯟꯅꯒꯗꯕꯅꯤ ꯃꯥꯒꯤ ꯄ꯭ꯔꯥꯏꯖꯇꯨ ꯑꯗꯨꯝꯃꯛ ꯐꯪꯒꯅꯤ ꯑꯗꯨꯒ ꯑꯩꯒꯤ ꯐꯦꯝꯂꯤꯒꯤ ꯀꯟꯗꯤꯁꯟꯒꯤ ꯃꯇꯨꯡ ꯏꯟꯅ ꯐꯦꯝꯂꯤꯗꯨ ꯍꯥꯏꯕꯗꯤ ꯑꯩꯒꯤ ꯃꯤꯠꯌꯦꯡ ꯑꯋꯥ ꯑꯅꯥ ꯀꯌꯥ ꯑꯃꯁꯨ ꯀꯟꯅꯕꯁꯨ ꯉꯝꯃꯦ ꯃꯗꯨꯒꯤ ꯐꯪꯂꯛꯂꯤꯕ ꯑꯩꯒꯤ ꯄ꯭ꯔꯥꯏꯖ ꯑꯃ ꯑꯃꯁꯤꯅꯀꯣ ꯑꯗꯨꯗ ꯅꯠꯇꯦ ꯃꯁꯤꯗ ꯑꯩꯈꯣꯏꯅ ꯁꯥꯟꯅꯕꯁꯤꯗ ꯁꯥꯟꯅꯐꯝꯁꯦ ꯄ꯭ꯂꯦꯒ꯭ꯔꯥꯎꯟꯁꯤ ꯐꯖꯅ ꯄꯥꯛꯇꯅ ꯆꯥꯎꯗꯅ ꯑꯩꯈꯣꯏꯒꯤ ꯏꯁꯇꯦꯠ ꯑꯁꯤꯒꯤ ꯑꯣꯏꯔꯒꯁꯨ ꯐꯖꯅ ꯄ꯭ꯂꯦꯒꯔꯥꯎꯟ ꯃꯇꯤꯛ ꯆꯥꯔꯕ ꯀꯣꯁꯅꯕꯨ ꯐꯔꯕ ꯃꯁꯤ ꯑꯣꯏꯔꯒꯗꯤ ꯁꯥꯟꯅ ꯈꯣꯠꯅꯕꯗꯨ ꯅꯤꯡ ꯈꯥ ꯇꯧꯅ ꯃꯔꯥꯡ ꯀꯥꯏꯅ ꯁꯥꯟꯅꯔꯒꯗꯤ ꯑꯩꯒꯤ ꯏꯇꯧꯗꯧꯅ ꯃꯌꯥꯝ ꯑꯃꯁꯨ ꯇꯝꯂꯛꯄꯁꯨ ꯌꯥꯏ ꯍꯥꯏꯅ ꯑꯐꯕ ꯁꯥꯟꯅꯔꯣꯏ ꯑꯃ ꯄꯨꯊꯣꯛꯄ ꯉꯝꯒꯅꯤ ꯍꯥꯏꯅꯁꯨ ꯈꯜꯂꯤ ꯀꯣꯁ ꯐꯕꯤꯔꯕꯀꯣ ꯑꯗꯨ ꯑꯣꯏꯔꯒꯗꯤ ꯃꯥꯅ ꯁꯤ ꯇꯥꯛꯇꯅ ꯇꯤꯛꯇꯅ ꯐꯖꯅ ꯅꯤꯌꯣꯝ ꯆꯨꯝꯅ ꯇꯥꯛꯄꯤ ꯈꯣꯝꯕꯤꯔꯒꯗꯤ ꯁꯥꯇ꯭ꯔꯗ ꯑꯦ ꯁꯤ ꯁꯣꯏ ꯁꯤ ꯇꯧꯏꯑꯅ ꯐꯖꯅ ꯇꯝꯕꯤꯔꯒꯗꯤ ꯍꯦꯟꯅꯁꯨ ꯆꯥꯎꯈꯠꯂꯛꯀꯅꯤ ꯍꯥꯏꯅ ꯑꯩꯒꯤ ꯑꯁꯥꯗ ꯈꯜꯂꯤ ꯑꯗꯨꯇ ꯅꯠꯇꯦ ꯃꯁꯤꯗ ꯒꯣꯔꯃꯦꯟ ꯐꯔꯒꯗꯤ ꯒꯣꯔꯃꯦꯟꯁꯤꯅ ꯈꯟꯒꯠꯄꯤꯔꯒ ꯍꯥꯏꯕꯗꯤ ꯏꯁꯇꯦꯠꯀꯤ ꯏꯁꯇꯦꯠꯇꯒꯤ ꯀꯟꯇ꯭ꯔꯤ ꯃꯊꯪ ꯃꯊꯪ ꯀꯟꯇ꯭ꯔꯤꯗꯒꯤ ꯏꯟꯇꯔꯅꯦꯁꯅꯦꯜ ꯅꯦꯁꯅꯦꯜꯗꯒꯤ ꯏꯟꯇꯔꯅꯦꯁꯅꯦꯜ ꯐꯥꯎꯕ ꯃꯇꯤꯛ ꯆꯥꯕ ꯑꯃ ꯑꯣꯏꯅ ꯄꯨꯊꯣꯛꯄ ꯌꯥꯕꯒꯤ ꯀꯟꯗꯤꯁꯟ ꯐꯥꯎꯗ ꯂꯩ ꯍꯥꯏꯅ ꯑꯩꯅ ꯍꯥꯏꯖꯅꯤꯡꯏ